ꯀꯔꯤ ꯀꯔꯤꯒꯨꯝꯕ ꯃꯇꯝꯗ ꯏꯪꯈꯣꯜꯗ ꯑꯩꯈꯣꯏꯒꯤ ꯇꯤꯟ ꯀꯥꯡ ꯍꯥꯏꯕꯗꯤ ꯀꯩꯅꯣꯒꯨꯝꯕ ꯇꯤꯂꯥꯏꯈꯣꯝꯕꯤ ꯇꯤꯟꯈꯥꯛꯅ ꯆꯤꯡꯕ ꯑꯗꯒꯤ ꯀꯔꯤ ꯀꯔꯤꯒꯨꯝꯕꯗꯅ ꯋꯥꯍꯤꯛ ꯀꯨꯝꯕꯁꯤ ꯃꯌꯥꯝ ꯇꯥꯔꯛꯑꯒ ꯃꯅꯥ ꯃꯁꯤꯡꯁꯤ ꯆꯥꯊꯣꯛꯑꯒ ꯀꯩꯅꯣꯁꯤ ꯍꯦꯛꯇ ꯐꯥꯒꯠꯍꯟꯕ ꯉꯝꯗꯕꯒꯨꯝꯕꯒꯤ ꯀꯩꯅꯣꯁꯤ ꯌꯥꯝ ꯊꯣꯛꯍꯜꯂꯤ ꯈꯨꯗꯣꯡꯆꯥꯗꯕꯁꯤ ꯌꯥꯝ ꯊꯣꯛꯍꯜꯂꯤ